ꯍꯥ ꯑꯥ ꯀꯔꯤ ꯍꯪꯒꯦ ꯍꯥꯏꯅꯣ ꯁꯨꯏꯌꯦ ꯁꯨꯏꯌꯦ ꯑꯩꯈꯣꯏ ꯁꯣꯝꯗꯗꯤ ꯍꯦꯟꯇꯥꯛꯇꯣ ꯑꯗꯨꯝ ꯌꯨꯝꯊꯣꯡ ꯈꯨꯗꯤꯡꯒꯤ ꯂꯣꯏꯅ ꯁꯨꯅꯩꯌꯦ ꯍꯥꯏꯇꯥꯔꯦ ꯆꯐꯨꯅꯦ ꯑꯣ ꯍꯦꯟꯇꯥꯛꯁꯤꯔꯣ ꯉꯥ ꯑꯀꯪꯕꯁꯦ ꯉꯥꯁꯦ ꯑꯩꯈꯣꯏꯅ ꯂꯧꯔꯅꯤꯗꯅ ꯉꯥ ꯑꯀꯪꯕꯁꯤꯗ ꯑꯩꯈꯣꯏꯅ ꯐꯖꯟꯅ ꯁꯨꯝꯕꯟ ꯑꯃꯗ ꯁꯨꯒꯥꯏꯔꯅꯤ ꯉꯥ ꯁꯨꯕ ꯃꯇꯝꯁꯤꯗ ꯍꯣꯡꯉꯨꯑꯅ ꯍꯣꯡꯉꯨ ꯑꯔꯦꯡꯕꯗꯣ ꯑꯗꯨꯗꯣ ꯈꯔ ꯑꯃꯨꯛ ꯁꯣꯏꯖꯜꯂꯒ ꯍꯥꯞꯄꯅꯤ ꯑꯗꯨꯒ ꯉꯥꯁꯤꯒ ꯍꯣꯡꯉꯨꯁꯤꯒ ꯐꯖꯅ ꯁꯨꯝꯕꯟꯁꯤꯗ ꯁꯨꯔꯕ ꯃꯇꯨꯡꯁꯤꯗ ꯑꯩꯈꯣꯏꯅ ꯂꯥꯒꯨꯝꯕ ꯑꯃ ꯊꯥꯔꯒ ꯌꯣꯝꯃꯅꯦꯕꯀꯣ ꯃꯥꯁꯦ ꯌꯣꯝꯃꯒ ꯅꯝꯃꯒ ꯅꯨꯃꯤꯠ ꯈꯔꯅꯤ ꯁꯨꯝ ꯊꯝꯈ꯭ꯔꯀꯥꯟꯗ ꯃꯥꯁꯦ ꯉꯁꯥꯏꯒꯤ ꯍꯣꯡꯉꯨ ꯀꯩꯀꯩ ꯍꯥꯞꯈꯤꯕꯗꯨꯅ ꯉꯥꯁꯤꯒ ꯇꯧꯔ ꯄꯠꯊꯃꯤꯟꯅꯔꯛꯑꯀꯥꯟꯗ ꯑꯣꯟꯕꯅꯦꯕ ꯍꯦꯟꯇꯥꯛꯁꯦ ꯍꯣꯏ ꯆꯐꯨꯕꯨ ꯀꯅꯥꯒꯨꯝꯕꯅꯗꯤ ꯆꯐꯨꯗꯒ ꯅꯝꯃꯒ ꯊꯝꯕꯁꯨ ꯌꯥꯎꯋꯦ ꯑꯗꯨꯃꯥꯏꯅ ꯇꯧꯕ꯭ꯔ ꯁꯦꯝꯕꯅꯤ ꯑꯣ ꯅꯪ ꯀꯩꯅꯣ ꯇꯧꯅꯤꯡꯉꯤꯔꯕꯥ ꯍꯦꯟꯇꯥꯛꯇꯣ ꯆꯥꯅꯤꯡꯉꯤꯔꯣ ꯄꯥꯝꯃꯤꯔꯣ

ꯑꯣ ꯑꯣ ꯑꯥ ꯑꯥ

ꯈꯥꯏꯗꯣꯛꯑꯦ ꯈꯥꯏꯗꯣꯛꯑꯦ ꯆꯐꯨꯒꯤ ꯁꯥꯏꯖ